ꯚꯥꯏ ꯎꯗꯕ ꯀꯨꯏꯔꯦ ꯑꯥ ꯑꯩꯁꯦ ꯚꯥꯏ ꯍꯟꯗꯛꯁꯦ ꯂꯥꯛꯏꯕ ꯗꯦꯠ ꯊꯥꯔꯇꯤꯁꯦ ꯑꯩ ꯁꯨꯇꯤ ꯅꯨꯃꯤꯠ ꯇꯔꯥꯃꯉꯥꯒꯤ ꯐꯪꯉꯦꯕ ꯑꯗꯨ ꯃꯅꯤꯄꯨꯔꯁꯤ ꯀꯣꯏꯕꯁꯤ ꯌꯥꯕꯁꯤ ꯃꯐꯝꯁꯤ ꯀꯔꯝ ꯀꯔꯝꯕ ꯂꯩꯒꯦ ꯑꯩꯁꯤ ꯍꯟꯗꯛ ꯁꯨꯇꯤꯁꯤ ꯐꯤꯞꯇꯤꯟ ꯗꯦꯖꯀꯤ ꯐꯪꯉꯦꯕ ꯑꯗꯨ ꯐꯪꯉꯤꯉꯩꯁꯤꯗ ꯏꯕꯥꯅꯤ ꯀꯣꯏꯃꯤꯟꯅꯔꯨꯁꯦꯅ ꯍꯥꯏꯒꯦꯅ ꯐꯣꯟ ꯇꯧꯔꯛꯑꯝꯕꯅꯤ

ꯑꯣ ꯐꯔꯦ ꯐꯔꯦ ꯌꯥꯝ ꯅꯨꯡꯉꯥꯏꯖꯔꯦ ꯑꯗꯨꯗꯤ ꯚꯥꯏ ꯊꯝꯃꯒꯦꯀꯣ